ꯑꯩꯈꯣꯏꯒꯤ ꯌꯨꯝꯒꯤ ꯅꯛꯅꯅ ꯃꯁꯖꯤꯠ ꯑꯃ ꯂꯩ ꯌꯨꯝ ꯌꯥꯡꯈꯩꯃꯨꯛꯀꯤ ꯅꯨꯄꯥꯁꯤꯡꯅ ꯂꯥꯏ ꯈꯨꯔꯨꯝꯃꯤ ꯃꯁꯖꯤꯠ ꯑꯁꯤ ꯁꯥꯕꯗ ꯌꯨꯝꯊꯣꯡꯒꯤ ꯂꯨꯄꯥ ꯂꯤꯁꯤꯡ ꯃꯉꯥ ꯃꯉꯥ ꯈꯥꯏꯅꯔꯒ ꯁꯥꯈꯤꯕꯅꯤ ꯆꯍꯤ ꯇꯔꯥꯃꯉꯥꯒꯤ ꯃꯊꯛꯇ ꯂꯩꯕꯁꯤꯡꯅ ꯅꯣꯡꯃꯗ ꯃꯉꯥꯔꯛ ꯂꯥꯏ ꯈꯨꯔꯨꯝꯃꯨ ꯍꯥꯏꯕ ꯏꯁꯂꯥꯝ ꯗꯔꯃꯒꯤ ꯅꯤꯌꯣꯝ ꯑꯃ ꯂꯩ ꯐ꯭ꯔꯥꯏꯗꯦ ꯅꯨꯃꯤꯠ ꯑꯁꯤꯅ ꯈ꯭ꯋꯥꯏꯗꯒꯤ ꯍꯦꯟꯅ ꯃꯔꯨ ꯑꯣꯏ ꯐ꯭ꯔꯥꯏꯗꯦ ꯅꯨꯃꯤꯠ ꯑꯁꯤꯗ ꯆꯍꯤ ꯇꯔꯥꯃꯉꯥꯒꯤ ꯃꯊꯛꯇ ꯂꯩꯕ ꯅꯨꯄꯥꯁꯤꯡꯅ ꯃꯁꯖꯤꯠꯇ ꯆꯪꯂꯒ ꯂꯥꯏ ꯈꯨꯔꯨꯝꯕ ꯑꯁꯤ ꯌꯥꯎꯒꯗꯕꯅꯤ ꯏꯁꯂꯥꯝ ꯗ꯭ꯔꯝꯃꯁꯤ ꯈ꯭ꯋꯥꯏꯗꯒꯤ ꯍꯦꯟ ꯄꯥꯝꯖꯩ ꯗꯔꯃꯁꯤꯕꯨ ꯉꯥꯛꯅ ꯆꯠꯂꯕꯗꯤ ꯁꯪꯁꯥꯔ ꯑꯁꯤꯗ ꯈꯠꯅ ꯆꯩꯅꯕ ꯊꯧꯗꯣꯛ ꯋꯥꯊꯣꯛ ꯑꯃꯠꯇ ꯂꯩꯔꯣꯏ